ꯌꯣꯒꯥꯒꯤ ꯃꯔꯝꯁꯦ ꯌꯥꯝ ꯃꯅꯨꯡ ꯆꯟꯅ ꯈꯪꯕꯗꯤ ꯑꯣꯏꯗꯦ ꯑꯗꯨꯕꯨ ꯍꯥꯏꯗꯤ ꯍꯛꯆꯥꯡ ꯁꯥꯖꯦꯜꯒ ꯈꯦꯠꯅꯕꯁꯦ ꯀꯩꯅꯣ ꯍꯛꯆꯥꯡ ꯁꯥꯖꯦꯜꯗꯤ ꯌꯥꯝꯅ ꯏꯁꯥꯗ ꯌꯥꯝꯅ ꯐꯤꯖꯤꯀꯦꯂꯤ ꯋꯥꯍꯜꯂꯦꯅ ꯈꯜꯂꯦ ꯍꯥꯏꯗꯤ ꯌꯥꯝ ꯇꯧꯁꯜꯂꯛꯑꯗꯤ ꯑꯗꯨꯒ ꯏꯁꯥꯁꯨ ꯌꯥꯝ ꯍꯦꯟꯖꯟꯅ ꯇꯧꯔꯗꯤ ꯁꯣꯛꯆꯟ ꯕꯒꯤ ꯆꯥꯟꯁꯁꯨ ꯂꯩꯌꯦ ꯑꯗꯨꯕꯨ ꯌꯣꯒꯥꯗꯤ ꯍꯥꯏꯗꯤ ꯀꯩꯅꯣ ꯃꯦꯗꯤꯇꯦꯁꯟ ꯒꯨꯝꯕꯒꯁꯨ ꯃꯔꯤ ꯂꯩꯅꯕꯅꯤꯅ ꯍꯛꯆꯥꯡꯁꯦ ꯄꯣꯊꯥꯍꯟꯕꯒꯤ ꯔꯣꯝꯗ ꯑꯣꯏꯅ ꯆꯠꯂꯦꯅ ꯈꯟꯖꯩꯌꯦ ꯍꯥꯏꯗꯤ ꯌꯣꯒꯥꯒꯨꯝꯕ ꯇꯣꯏꯅ ꯇꯧꯒꯟꯕ ꯃꯤꯁꯦ ꯋꯥꯈꯜꯁꯦ ꯄꯥꯛꯅ ꯑꯗꯨꯝ ꯍꯥꯏꯗꯤ ꯅꯨꯡꯉꯥꯏꯒꯟꯗꯕ ꯑꯗꯨꯒꯨꯝꯕꯒꯗꯣ ꯇꯧꯒꯟꯗꯦ ꯋꯥꯈꯜꯁꯦ ꯑꯗꯨꯝ ꯄꯣꯊꯥ ꯕꯒꯤ ꯃꯑꯣꯡꯗ ꯍꯥꯏꯗꯤ ꯅꯣꯔꯃꯦꯂꯤ ꯁ꯭ꯇ꯭ꯔꯦꯁ ꯂꯩꯒꯟꯕ ꯃꯤꯁꯤꯡꯅ ꯌꯣꯒꯥꯒꯨꯝꯕ ꯇꯧꯔꯕꯁꯦ ꯌꯥꯝꯅ ꯍꯛꯆꯥꯡꯗ ꯅꯨꯡꯉꯥꯏꯕ ꯐꯥꯎꯋꯦꯅ ꯍꯥꯏꯌꯦ ꯑꯗꯨꯅ ꯌꯣꯒꯥꯒꯨꯝꯕꯁꯦ ꯃꯤꯁꯤꯡꯅ ꯑꯗꯨꯝ ꯍꯥꯞꯇꯥ ꯑꯃꯗ ꯑꯃꯨꯔꯛ ꯑꯅꯤꯔꯛꯇꯤ ꯑꯗꯨꯝ ꯇꯧꯔꯗꯤ ꯑꯗꯨꯝ ꯁ꯭ꯇ꯭ꯔꯦꯁ ꯀꯨꯝꯕꯁꯦ ꯄꯥꯛꯅ ꯂꯩꯒꯜꯂꯣꯏꯅ ꯈꯟꯖꯩꯌꯦ